ꯇ꯭ꯋꯦꯟꯇꯤ ꯊꯥꯔꯠ ꯑꯦꯄ꯭ꯔꯤꯜ ꯇꯨ ꯊꯥꯎꯖꯟ ꯇꯨ ꯇ꯭ꯋꯦꯟꯇꯤ ꯑꯩꯠ ꯖꯨꯟ ꯇꯨ ꯊꯥꯎꯖꯟ ꯐꯣꯔ ꯊꯥꯔꯇꯤ ꯖꯟꯋꯥꯔꯤ ꯇꯨ ꯊꯥꯎꯖꯟ ꯑꯩꯠ ꯐꯥꯔꯁ ꯐꯦꯕ꯭ꯋꯥꯔꯤ ꯇꯨ ꯊꯥꯎꯖꯟ ꯐꯥꯏꯚ ꯑꯩꯇꯤꯟ ꯗꯤꯁꯦꯝꯕꯔ ꯇꯨ ꯊꯥꯎꯖꯟ ꯐꯥꯏꯚ